ꯃꯤꯈꯜꯒꯤ ꯃꯇꯥꯡꯗ ꯈꯨꯗꯣꯡ ꯆꯥꯗꯕꯁꯦ ꯑꯗꯨꯝ ꯂꯩ ꯍꯥꯏꯇꯥꯔꯒꯗꯤ ꯑꯩꯈꯣꯏꯒꯤ ꯏꯃꯨꯡꯗ ꯀꯦꯟꯗꯤꯗꯦꯠ ꯂꯦꯞꯂꯤꯕ ꯀꯦꯟꯗꯤꯗꯦꯠ ꯑꯅꯤ ꯑꯅꯤ ꯑꯣꯏꯔꯣ ꯑꯍꯨꯝ ꯑꯣꯏꯔꯣ ꯑꯗꯨꯒꯤ ꯑꯗꯨꯝ ꯃꯤ ꯍꯦꯛꯇ ꯂꯩꯕ ꯍꯥꯏꯗꯤ ꯂꯦꯞꯂꯤꯕ ꯀꯦꯟꯗꯤꯗꯦꯗꯁꯦ ꯀꯔꯝꯕꯅꯣ ꯌꯦꯡꯂꯒ ꯑꯐꯕ ꯃꯤꯗꯣ ꯊꯥꯒꯠꯁꯦꯗꯤ ꯑꯝꯇ ꯈꯟꯅꯗꯕ ꯑꯃꯅ ꯑꯗꯨꯃꯥꯏꯅ ꯈꯟꯕ ꯑꯃꯅ ꯁꯦꯜꯗ ꯆꯠꯈꯤꯕ ꯁꯨꯃꯥꯏꯅ ꯄꯦꯟꯗꯕ ꯈꯨꯗꯣꯡ ꯆꯥꯗꯕ ꯂꯩ ꯑꯗꯨꯗꯒꯤ ꯑꯩꯈꯣꯏꯅ ꯚꯣꯠ ꯊꯥꯗꯕ ꯊꯣꯛꯄ ꯃꯇꯝꯗꯁꯨ ꯀ꯭ꯌꯨ ꯂꯦꯞꯄ ꯀ꯭ꯌꯨꯁꯦ ꯑꯁꯨꯛꯀꯤ ꯃꯇꯤꯛ ꯄꯣꯂꯤꯡ ꯏꯁꯇꯦꯁꯟ ꯈꯨꯗꯤꯡꯒꯤ ꯃꯤ ꯑꯁꯨꯛ ꯌꯥꯝꯕ ꯃꯁꯤꯁꯦ ꯋꯥꯕ ꯍꯥꯏꯇꯥꯔꯦ ꯑꯗꯒꯤ ꯈꯨꯗꯣꯡ ꯃꯤꯁꯤꯅ ꯂꯥꯛꯏꯕꯁꯤꯡꯗꯨꯅꯁꯨ ꯑꯗꯨꯝ ꯐꯖꯅꯗꯤ ꯇꯧꯋꯦ ꯑꯗꯨ ꯄꯣꯂꯤꯡ ꯏꯁꯇꯦꯁꯟꯁꯦ ꯂꯦꯞꯂꯤꯕ ꯃꯤꯗꯨꯒꯤ ꯌꯥꯔꯒꯗꯤ ꯃꯐꯝ ꯕꯨꯠ ꯑꯍꯨꯝ ꯃꯔꯤꯗ ꯊꯣꯛꯑꯒ ꯊꯥꯊꯕꯤꯔꯒꯗꯤ ꯍꯦꯟꯅ ꯈꯨꯗꯣꯡ ꯆꯥꯒꯅꯤ ꯑꯗꯨꯕꯨ ꯕꯨꯠ ꯑꯃꯗ ꯍꯥꯏꯔꯤꯕ ꯖꯥꯒꯗꯨꯒꯤ ꯑꯦꯔꯤꯌꯥꯗꯨꯒꯤ ꯑꯗꯨꯛ ꯌꯥꯝꯕ ꯃꯤꯗꯣ ꯀ꯭ꯌꯨ ꯂꯦꯞꯍꯟꯕꯗ ꯑꯁꯨꯛꯀꯤ ꯃꯇꯤꯛ ꯑꯋꯥꯕ ꯊꯦꯡꯅꯈꯤ ꯑꯗꯨꯗꯒꯤ ꯑꯁꯤꯅꯆꯤꯡꯕ ꯑꯗꯨꯒ ꯑꯩꯅ ꯈ꯭ꯋꯥꯏꯗꯒꯤ ꯅꯨꯡꯉꯥꯏꯖꯗꯕ ꯍꯥꯏ ꯇꯥꯔꯒꯅ ꯂꯦꯞꯄꯤꯕ ꯀꯦꯟꯗꯤꯗꯦꯗꯁꯦ ꯀꯔꯝꯕꯅ ꯍꯦꯟꯅ ꯐꯩ ꯑꯃꯁꯨꯡ ꯀꯔꯝꯕꯅ ꯃꯤꯌꯥꯝꯒꯤ ꯊꯕꯛ ꯇꯧꯔꯛꯀꯅꯤ ꯍꯥꯏꯕꯒꯤ ꯋꯥꯈꯜ ꯑꯃꯇ ꯈꯟꯅꯗꯕꯤꯗ ꯃꯤ ꯈꯨꯗꯤꯡꯃꯛꯅ ꯁꯦꯜ ꯈꯛꯇꯒꯤ ꯑꯄꯥꯝꯕ ꯌꯦꯡꯉꯒ ꯚꯣꯠ ꯊꯥꯊꯕ

ꯑꯁꯤꯅ ꯆꯤꯡꯕ ꯄꯣꯂꯤꯇꯤꯛꯁꯀꯤ ꯃꯇꯥꯡꯁꯦ ꯑꯣꯏꯔꯛꯄ ꯈꯨꯗꯤꯡꯒꯤ ꯏꯔꯝꯗꯝꯁꯦ ꯊꯣꯛꯄꯁꯦ ꯅꯨꯡꯉꯥꯏꯖꯗꯦ